ꯑꯗꯨꯒ ꯃꯁꯤꯒꯤ ꯂꯣꯟ ꯑꯁꯤꯅ ꯑꯩꯈꯣꯏ ꯃꯅꯤꯄꯨꯔꯒꯤꯗꯤ ꯃꯈꯣꯏꯒꯤ ꯂꯦꯡꯒ꯭ꯋꯦꯁꯅꯦ ꯃꯁꯤ ꯃꯁꯤ ꯂꯣꯟ ꯑꯁꯤꯅ ꯑꯩꯈꯣꯏꯒꯤ ꯑꯇꯣꯞ ꯑꯇꯣꯞꯄ ꯑꯩꯈꯣꯏꯒꯤ ꯈꯨꯠ ꯁꯥꯒꯤ ꯑꯣꯏꯕ ꯑꯗꯨꯗꯒꯤ ꯑꯩꯈꯣꯏꯒꯤ ꯗꯨꯀꯥꯟꯗ ꯑꯩꯈꯣꯏꯒꯤ ꯑꯩꯈꯣꯏꯒꯤ ꯗꯨꯀꯥꯟꯒꯤ ꯑꯩꯈꯣꯏꯒꯤ ꯕꯦꯅꯔꯒꯨꯝꯕ ꯑꯩꯈꯣꯏꯒꯤ ꯀꯩꯒꯨꯝꯕꯗ ꯑꯩꯈꯣꯏꯒꯤ ꯍꯥꯏꯔꯤꯕ ꯑꯩꯈꯣꯏ ꯃꯅꯤꯄꯨꯔꯤꯒꯤ ꯂꯣꯟ ꯑꯁꯦ ꯑꯩꯈꯣꯏꯅ ꯈꯪꯅꯕꯒꯤꯗꯃꯛꯇ ꯑꯩꯈꯣꯏꯅ ꯏꯖꯩ ꯌꯦꯛꯆꯩ ꯑꯗꯨꯅ ꯑꯩꯈꯣꯏꯒꯤ ꯃꯅꯤꯄꯨꯔꯤ ꯂꯣꯟ ꯑꯁꯤꯗꯤ ꯑꯦꯅꯤ ꯑꯥꯔꯇꯤꯁꯀꯤ ꯑꯥꯏꯇꯦꯝꯗ ꯄꯣꯏꯠ ꯑꯗꯨ ꯑꯗꯥ ꯑꯦꯅꯤ ꯍꯤꯔꯝꯗ ꯑꯩꯈꯣꯏ ꯃꯅꯤꯄꯨꯔꯤ ꯂꯣꯟ ꯑꯁꯤ ꯁꯤꯖꯤꯟꯅꯩ